ꯍꯧꯖꯤꯛꯀꯤ ꯀꯟꯇꯦꯝꯄꯔꯦꯔꯤ ꯋꯥꯔꯜꯗꯁꯤꯗ ꯑꯦꯂꯦꯛꯇ꯭ꯔꯤꯁꯤꯇꯤ ꯍꯥꯏꯕꯁꯤ ꯌꯥꯝꯅ ꯆꯪꯗ꯭ꯔꯕ ꯌꯥꯗ꯭ꯔꯕ ꯄꯣꯠꯁꯛ ꯑꯃꯅꯤ ꯍꯥꯏꯅ ꯈꯟꯖꯩ ꯃꯔꯝꯗꯤ ꯑꯩꯈꯣꯏꯒꯤ ꯗꯦꯂꯤ ꯕꯦꯁꯤꯁ ꯂꯥꯏꯐ ꯗꯦ ꯇꯨꯗꯦ ꯂꯥꯏꯐꯇ ꯑꯦꯂꯦꯛꯇ꯭ꯔꯤꯁꯤꯇꯤ ꯗꯔꯀꯥꯔ ꯂꯩꯕ ꯑꯈꯣꯏꯒꯤ ꯊꯕꯛꯃꯛꯇ ꯑꯣꯏꯔꯕꯁꯨ ꯑꯣꯟꯂꯥꯏꯟꯒꯤ ꯑꯣꯏꯔꯁꯨ ꯑꯗꯒꯤ ꯌꯥꯝꯅ ꯃꯇꯝꯁꯦ ꯑꯦꯗꯚꯥꯟꯁ ꯑꯣꯏꯔꯕꯅꯤꯅ ꯑꯦꯂꯦꯛꯇ꯭ꯔꯤꯁꯤꯇꯤ ꯌꯥꯝꯅ ꯗꯔꯀꯥꯔ ꯂꯩꯌꯦ ꯍꯥꯏꯕꯗꯤ ꯊꯥꯏꯅꯒꯤ ꯃꯇꯝꯗ ꯂꯩꯔꯝꯗꯕ ꯄꯣꯠꯁꯤꯡ ꯃꯌꯥꯝ ꯑꯃ ꯂꯩꯈꯠꯂꯛꯑꯕꯅꯤꯅ ꯑꯗꯨꯗ ꯑꯦꯂꯦꯛꯇ꯭ꯔꯤꯁꯤꯇꯤ ꯗꯔꯀꯥꯔ ꯂꯩ ꯃꯔꯝꯗꯤ ꯑꯩꯈꯣꯏ ꯀꯩꯅꯣ ꯐꯥꯏꯔꯋꯨꯗꯀꯨꯝꯕ ꯑꯗꯒꯤ ꯁꯤꯖꯤꯟꯅꯕꯁꯦ ꯍꯧꯖꯤꯛꯇꯤ ꯇꯧꯗ꯭ꯔꯕꯅꯤꯅ ꯌꯨꯝꯗ ꯂꯥꯏꯠ ꯀꯩꯀꯥ ꯊꯥꯟꯕ ꯂꯥꯏꯔꯤꯛ ꯇꯧꯕꯗ ꯑꯗꯒꯤ ꯊꯕꯛ ꯏꯡꯈꯥꯡ ꯑꯃ ꯇꯧꯕꯗ ꯐꯤꯃꯛꯇ ꯁꯨꯕ ꯑꯣꯏꯔꯁꯨ ꯋꯥꯁꯤꯡ ꯃꯦꯆꯤꯟꯒꯨꯝꯕ ꯁꯨꯕꯗ ꯑꯦꯂꯦꯛꯇ꯭ꯔꯤꯁꯤꯇꯤꯁꯦ ꯌꯥꯝꯅ ꯃꯔꯨ ꯑꯣꯏꯌꯦ ꯑꯣꯟꯂꯥꯏꯟꯒꯤ ꯊꯕꯛ ꯖꯣꯕ ꯇꯧꯕ ꯃꯤꯁꯤꯡꯗꯁꯨ ꯑꯦꯂꯦꯛꯇ꯭ꯔꯤꯁꯤꯇꯤ ꯌꯥꯝꯅ ꯃꯔꯨ ꯑꯣꯏ ꯑꯗꯨꯒ ꯀꯔꯤꯒꯨꯝꯕ ꯑꯦꯂꯦꯛꯇ꯭ꯔꯤꯁꯤꯇꯤꯁꯦ ꯂꯩꯇ꯭ꯔꯗꯤ ꯌꯨꯝꯊꯣꯡ ꯈꯨꯗꯤꯡꯒꯤ ꯏꯟꯚꯔꯇꯔ ꯂꯩꯕ ꯂꯩꯇꯕ ꯃꯤꯁꯨ ꯂꯩ ꯂꯩꯕ ꯃꯤꯗꯅ ꯂꯥꯏꯕꯛ ꯐꯗꯅ ꯏꯟꯚꯔꯇꯔꯅ ꯑꯦꯛꯆꯦꯟꯖ ꯇꯧꯔꯒ ꯇꯧꯔꯁꯨ ꯂꯩꯇꯕ ꯃꯤꯗꯗꯤ ꯌꯥꯝꯅ ꯋꯥꯒꯅꯤ ꯍꯥꯏꯕꯗꯤ ꯍꯧꯖꯤꯛꯀꯤ ꯃꯇꯝꯁꯤꯗ ꯃꯩꯁꯦ ꯌꯥꯝꯅ ꯗꯔꯀꯥꯔ ꯑꯣꯏꯕꯅꯤꯅ